ꯇ꯭ꯔꯥꯟꯁꯄꯣꯔꯠ ꯑꯦꯖꯦꯟꯁꯤꯗ ꯊꯕꯛ ꯇꯧꯕ ꯋꯥꯔꯤꯁ ꯅꯠꯇ꯭ꯔꯣ ꯑꯩꯈꯣꯏꯒꯤ ꯀꯦꯞꯀꯤ ꯁꯔꯚꯤꯁ ꯑꯁꯤ ꯈꯔ ꯀꯣꯚꯤꯗ ꯃꯇꯝꯁꯨ ꯑꯣꯏꯕꯅꯤꯅ ꯑꯩꯈꯣꯏꯅ ꯂꯨ ꯅꯥꯜꯍꯟꯅꯤꯡꯉꯤ ꯑꯗꯨꯒ ꯗ꯭ꯔꯥꯏꯚꯔꯁꯨ ꯃꯥꯛꯁ ꯎꯐꯟꯅꯤꯡꯉꯤ ꯑꯗꯨꯒ ꯁꯤꯠ ꯐꯝꯕ ꯃꯇꯝꯗꯁꯨ ꯑꯩꯈꯣꯏꯒꯤ ꯃꯤꯗꯣ ꯄꯪꯍꯥꯞ ꯍꯥꯞꯆꯤꯟꯗꯕ ꯃꯤ ꯑꯃ ꯅꯠꯇ꯭ꯔꯒ ꯑꯅꯤ ꯑꯁꯤꯗꯒꯤ ꯍꯦꯟꯅ ꯍꯥꯄꯤꯗꯕ ꯀꯣꯚꯤꯗꯀꯤ ꯑꯩꯈꯣꯏꯒꯤ ꯑꯅꯥꯕꯁꯦ ꯁꯤꯒꯤꯗꯃꯛꯇ ꯑꯩꯈꯣꯏꯅ ꯗꯤꯁꯇꯦꯟꯁ ꯊꯝꯃꯒ ꯄꯥꯡꯊꯣꯛ ꯍꯟꯅꯕꯒꯤꯗꯃꯛꯇ ꯍꯥꯏꯖꯔꯤ